ꯑꯩꯅ ꯂꯥꯏ ꯌꯦꯛꯄꯗ ꯍꯦꯟꯅ ꯐꯒꯠꯅꯕ ꯁꯤꯖꯤꯟꯅꯈꯤꯕ ꯇꯦꯛꯅꯤꯛ ꯑꯗꯨꯗꯤ ꯖꯦꯔꯣ ꯀꯣꯟꯕ ꯑꯗꯨꯗꯒꯤ ꯂꯥꯏꯟ ꯁꯇꯔꯦꯠ ꯆꯤꯡꯕ ꯁꯤꯒꯨꯝꯕꯁꯤ ꯍꯥꯟꯅ ꯐꯖꯟꯅ ꯇꯝꯃꯛꯏ ꯑꯃꯁꯨꯡ ꯃꯤ ꯑꯃꯁꯨꯡ ꯁꯥ ꯎꯆꯦꯛ ꯌꯦꯛꯄꯗ ꯃꯥ ꯃꯥꯒꯤ ꯄꯔꯣꯄꯣꯁꯟ ꯆꯨꯝꯅ ꯌꯦꯛꯄ ꯑꯃꯁꯨꯡ ꯃꯥꯒꯤ ꯁ꯭ꯇꯔꯛꯆꯔ ꯃꯥꯒꯤ ꯂꯩꯐꯝ ꯊꯣꯛꯄ ꯁꯤꯒꯨꯝꯕꯁꯤ ꯍꯥꯟꯅ ꯌꯦꯛꯂꯛꯏ ꯑꯩꯒꯤ ꯑꯣꯖꯥ ꯄꯨꯔꯅꯤꯃꯒꯤ ꯃꯈꯥꯗ ꯂꯥꯏ ꯌꯦꯛꯄ ꯇꯝꯃꯛꯏ ꯑꯗꯣ ꯑꯩꯅ ꯂꯥꯏ ꯌꯦꯛꯂꯛꯄ ꯃꯇꯝꯗ ꯃꯇꯝꯗ ꯀꯥꯟꯅꯕꯗꯤ ꯍꯥꯏꯕꯗꯤ ꯃꯤ ꯃꯤꯅꯁꯨ ꯑꯗꯨꯝ ꯍꯥꯏꯕꯗꯤ ꯊꯒꯠꯂꯛꯄ ꯀꯩꯅꯣ ꯇꯧ ꯑꯩꯈꯣꯏꯗ ꯐꯤꯠꯕꯦꯛ ꯄꯤꯔꯛꯄ ꯃꯇꯝꯗ ꯑꯩꯈꯣꯏ ꯍꯔꯥꯎꯕ ꯈꯣꯠꯄ ꯃꯌꯥꯝ ꯑꯃ ꯄꯤꯔꯛꯏ ꯍꯣꯏ ꯑꯩ ꯇꯨꯡꯒꯤ ꯑꯣꯟꯂꯥꯏꯟꯗ ꯀꯩꯗ ꯑꯗꯨꯝ ꯂꯥꯏ ꯌꯦꯛꯄꯒꯤ ꯀꯩꯅꯣ ꯇꯧꯕ ꯌꯨꯇꯨꯕꯇ ꯌꯦꯡꯉꯒ ꯌꯦꯛꯏ ꯈꯣꯠꯂꯤ ꯍꯧꯖꯤꯛꯇꯤ ꯑꯗꯨꯝ ꯌꯨꯇꯨꯕꯇ ꯀꯩꯗꯁꯨ ꯃꯌꯥꯝ ꯑꯃ ꯊꯣꯛꯑꯦ ꯂꯥꯏ ꯌꯦꯛꯄꯒꯤ ꯑꯗꯨꯒꯤꯏ ꯇꯦꯛꯅꯤꯛ ꯀꯔꯤ ꯀꯔꯤ ꯁꯤꯖꯤꯟꯅꯔꯒ ꯑꯗꯨꯝ ꯇꯨꯡꯒꯤ ꯀꯩꯒꯤꯁꯨ ꯑꯗꯨꯝ ꯀꯩꯅꯣ ꯇꯧꯊꯩ ꯈꯣꯠꯊꯩ